ꯍꯦꯜꯂꯣ ꯑꯣ ꯊꯣꯏꯕꯤ ꯅꯠꯇ꯭ꯔꯣ ꯑꯣ ꯃꯥꯅꯦ ꯆꯥꯛ ꯆꯥꯔꯕꯣ ꯑꯣ ꯀꯩꯗꯧꯔꯝꯃꯤꯅꯣ ꯍꯧꯖꯤꯛꯄꯣ ꯑꯩꯁꯨ ꯁꯨꯝ ꯐꯝꯃꯝꯕꯅꯦ ꯉꯥꯁꯤꯁꯦ ꯁꯟꯗꯦꯅꯦꯅ ꯐꯣꯟ ꯇꯧꯔꯛꯏꯅꯦ ꯅꯪ ꯍꯥꯡꯉꯝꯒꯗ꯭ꯔꯅ ꯍꯧꯖꯤꯛꯀꯥꯟꯁꯤꯕꯣ ꯀꯩ ꯀꯩ ꯍꯣꯠꯅꯔꯤꯒꯦ ꯅꯪꯕꯣ ꯑꯉꯥꯡ ꯇꯨꯏꯁꯟꯒ ꯈꯔ ꯇꯧꯁꯤꯟꯂꯨ ꯌꯥꯗ꯭ꯔꯣ ꯀꯩꯅꯣꯒꯤ ꯌꯨꯔꯦꯀꯥꯒꯤ ꯑꯣꯖꯥ ꯀꯧꯔꯤꯕꯅꯦ ꯑꯗꯨ ꯊꯥꯖꯤꯜꯂꯣ ꯃꯥꯔꯛ ꯁꯤꯠ ꯀꯩ ꯑꯦꯞꯂꯤꯀꯦꯁꯟ ꯑꯃ ꯏꯕꯤꯔꯣ ꯑꯗꯨꯒ ꯔꯤꯖꯨꯃꯤ ꯁꯦꯝꯃꯣ ꯑꯗꯨꯒ ꯃꯥꯔꯛ ꯁꯤꯠꯁꯤꯡꯗꯣ ꯑꯗꯨ ꯀꯩꯅꯣ ꯖꯦꯔꯣꯛꯁ ꯀꯣꯄꯤ ꯇꯧꯔꯒ ꯊꯥꯖꯤꯟꯗꯧꯅꯤ ꯑꯦꯁ ꯕꯤ ꯑꯥꯏ ꯀ꯭ꯂꯥꯔꯛꯀꯤꯁꯨ ꯊꯕꯛ ꯀꯧꯔꯤꯕꯅꯦ ꯅꯪ ꯊꯥꯅꯤꯡꯉꯗꯤ ꯑꯗꯨꯒ ꯀꯩꯅꯣꯒꯤꯁꯨ ꯏꯁ꯭ꯂꯦꯠꯀꯤꯁꯨ ꯐꯣꯔꯝ ꯊꯥꯔꯤꯕꯅꯤ ꯑꯩꯗꯣ ꯍꯧꯖꯤꯛꯀꯥꯟꯁꯦ ꯂꯩ ꯆꯥꯔ ꯑꯣꯏꯅ ꯊꯥꯔ ꯂꯩꯔꯦꯅꯦ ꯊꯕꯛ ꯂꯩꯇꯗꯅ ꯂꯩꯗꯣ ꯅꯪ ꯃꯇꯝ ꯍꯥꯡꯉꯗꯤ ꯂꯩ ꯆꯥꯔꯁꯨ ꯑꯗꯨꯝ ꯊꯥꯖꯤꯜꯂꯣ ꯌꯣꯟꯕ ꯃꯌꯥꯝ ꯁꯤꯠꯄꯅꯦ ꯑꯥ ꯁꯦꯁꯟꯁꯨ ꯍꯧꯔꯛꯇꯣꯔꯕꯅꯤꯅ ꯑꯉꯥꯡꯁꯨ ꯑꯗꯨꯝ ꯇꯨꯏꯇꯔ ꯇꯨꯏꯁꯟ ꯑꯗꯨꯒꯨꯝꯕ ꯃꯌꯥꯝ ꯐꯪꯉꯛꯑꯅꯤꯕ ꯍꯧꯖꯤꯛꯇꯤ ꯏꯁꯀꯨꯜꯕꯨ ꯄꯨꯔꯗꯤ ꯑꯃ ꯑꯗꯨꯝ ꯇ꯭ꯔꯥꯏ ꯇꯧꯁꯜꯂꯁꯦ ꯍꯣꯏ ꯍꯣꯏ ꯇꯧꯁꯦ ꯃꯊꯪ ꯁꯟꯗꯦꯗꯣ ꯍꯥꯡꯉꯗꯤ ꯑꯩꯈꯣꯏ ꯄꯨꯟꯅ ꯑꯝꯇ ꯆꯥꯛ ꯑꯃ ꯆꯥꯃꯤꯟꯅꯔꯒ ꯐꯖꯅ ꯋꯥꯔꯤ ꯁꯥꯟꯅꯁꯤꯅꯦ ꯊꯕꯛꯀꯤ ꯀꯩꯒꯤ ꯍꯥꯏꯗꯤ ꯇꯨꯏꯁꯟ ꯁꯦꯟꯇꯔ ꯑꯃ ꯍꯥꯡꯉꯁꯨ ꯌꯥꯏꯗꯅ ꯑꯩꯈꯣꯏ ꯈꯔ ꯄꯨꯟꯁꯤꯜꯂꯒ ꯑꯗꯨꯃꯥꯏ ꯇꯧꯔꯁꯨ ꯇꯧꯔꯁꯦ

ꯑꯣ ꯑꯣ ꯑꯗꯨꯅꯦ ꯗꯦ ꯕꯣꯔꯗꯤꯡꯒꯨꯝꯕ ꯑꯗꯨꯝ ꯇꯧꯔꯁꯨ ꯌꯥꯏꯗꯅ ꯁ꯭ꯋꯥꯏꯗ ꯌꯥꯝ ꯇꯧꯅꯗꯕꯅꯤꯅ ꯎꯝ ꯅꯪꯁꯨ ꯀꯩꯅꯣ ꯍꯣꯏꯗꯣ ꯑꯇꯩ ꯏꯃꯥꯟꯅꯕꯤ ꯑꯇꯩ ꯈꯔ ꯄꯥꯎ ꯐꯥꯎꯖꯤꯜꯂꯣ ꯑꯩꯛꯁꯨ ꯈꯔ ꯐꯥꯎꯔꯒꯦ ꯑꯗꯨꯒ ꯑꯩꯈꯣꯏ ꯃꯥꯟꯅꯔꯒ ꯑꯗꯨꯃꯥꯏꯅ ꯑꯃ ꯈꯟꯅꯔꯁꯦ ꯃꯊꯪ ꯁꯟꯗꯦꯗ ꯎꯝ ꯑꯩꯈꯣꯏꯗ ꯑꯣꯏꯅ ꯄꯨꯜꯂꯁꯤꯔꯣ ꯅꯣꯏꯗ ꯑꯣꯏꯅ ꯄꯨꯜꯂꯁꯤꯔꯣ ꯀꯃꯥꯏ ꯇꯧꯁꯤꯒꯦ ꯑꯣ ꯑꯣ ꯑꯗꯨꯗꯤ ꯅꯪ ꯑꯗꯨꯝ ꯄꯥꯎ ꯐꯥꯎꯈ꯭ꯔꯣꯀꯣ ꯑꯩꯈꯣꯏꯗ ꯂꯥꯛꯑꯣ ꯑꯗꯨꯒ ꯄꯨꯂꯞ ꯑꯗꯨꯒ ꯇꯧꯔꯁꯤ ꯀꯔꯤ ꯀꯔꯤ ꯇꯧꯕ ꯌꯥꯏ ꯍꯥꯏꯕꯗꯣ ꯎꯝ ꯀꯥꯎꯗꯤ ꯀꯥꯎꯊꯣꯛꯀꯅꯨꯀꯣ ꯑꯥ ꯑꯥ ꯑꯗꯨ ꯌꯨꯔꯦꯀꯥꯒꯤꯗꯨꯅ ꯀꯩꯅꯣꯁꯦ ꯃꯟꯗꯦꯗ ꯊꯥꯖꯤꯜꯂꯨꯔꯁꯦ ꯏꯕꯥꯅꯤ ꯍꯌꯦꯡ ꯍꯌꯦꯡ ꯑꯥ ꯅꯪ ꯉꯁꯤꯗꯣ ꯖꯦꯔꯣꯛꯁ ꯀꯩ ꯀꯩ ꯂꯧꯊꯣꯛꯎꯔꯣ ꯎꯝ ꯌꯥꯔꯦꯀꯣ ꯑꯗꯨꯗꯤ ꯎꯝ ꯎꯝ